ꯍꯂꯣ ꯅꯣꯏꯒꯤꯁꯦ ꯊꯧꯕꯥꯜ ꯐꯔꯅꯤꯆꯔ ꯑꯣꯏꯕꯤꯔꯕ ꯃꯦꯇ꯭ꯔꯦꯁ ꯑꯃ ꯑꯩ ꯂꯧꯖꯕꯦꯅ ꯑꯗꯨ ꯌꯥꯝꯅ ꯄꯣꯠꯁꯦ ꯌꯥꯝꯅ ꯀ꯭ꯋꯥꯂꯤꯇꯤ ꯂꯩꯇꯕ ꯌꯥꯝ ꯐꯠꯇꯕ ꯑꯃ ꯑꯣꯏꯔꯦ ꯅꯣꯏꯒꯤ ꯏꯁꯇꯥꯞꯁꯤꯡꯁꯨ ꯌꯥꯝꯅ ꯁꯛ ꯌꯥꯝ ꯀꯥꯛꯑꯦ ꯑꯗꯨꯒ ꯅꯣꯏꯒꯤꯁꯦ ꯗꯤꯁꯀꯥꯎꯟ ꯄꯤꯒꯅꯤ ꯍꯥꯏꯕꯁꯨ ꯄꯤꯗ꯭ꯔꯦ ꯀ꯭ꯋꯥꯂꯤꯇꯤꯁꯨ ꯌꯥꯝ ꯐꯠꯇꯕ ꯑꯣꯏꯔꯦ ꯍꯟꯗꯛꯁꯦ ꯑꯗꯨꯅ ꯗꯤꯁꯀꯥꯎꯟꯁꯨ ꯈꯔ ꯄꯤꯕꯤꯌꯣ ꯑꯗꯨꯒ ꯅꯣꯏꯒꯤ ꯂꯩꯔꯤꯕ ꯄꯣꯠꯁꯤꯡꯁꯦ ꯌꯥꯝ ꯐꯠꯇꯕ ꯑꯣꯏꯌꯦꯕ ꯑꯗꯨꯅ ꯌꯥꯔꯒꯗꯤ ꯀ꯭ꯋꯥꯂꯤꯇꯤ ꯑꯐꯕ ꯃꯦꯟꯇꯦꯟ ꯇꯧꯕꯤꯌꯣ ꯑꯗꯨ ꯌꯥꯝꯅ ꯐꯠꯇꯕ ꯑꯣꯏꯔꯦ ꯑꯗꯨꯒ

ꯌꯥꯔꯒꯗꯤ ꯈꯤꯇꯪ ꯐꯕ ꯑꯗꯨꯝ ꯑꯣꯏꯍꯟꯕꯤꯔꯣ ꯅꯣꯏꯒꯤꯁꯦ